ꯃꯅꯤꯄꯨꯔꯤ ꯂꯣꯟ ꯑꯁꯦ ꯈꯣꯔꯤꯂꯣꯟ ꯁꯩꯔꯦꯡ ꯑꯃꯗꯤ ꯀꯂꯥꯒꯤ ꯑꯣꯏꯕ ꯋꯥꯍꯩ ꯌꯥꯝꯅ ꯂꯩ ꯈꯨꯗꯝ ꯑꯣꯏꯅ ꯆꯦꯞꯄ ꯇꯨꯝꯕ ꯑꯣꯔ ꯍꯤꯞꯄ ꯆꯥꯏꯊꯕ ꯏꯔꯨꯖꯕ ꯆꯪꯕ ꯂꯥꯛꯄ ꯂꯦꯡꯁꯤꯟꯕꯤꯔꯛꯎ ꯆꯪꯕꯤꯔꯛꯎ ꯍꯥꯏꯕꯁꯤꯅꯤ